ꯃꯥꯡꯁꯤꯜꯂꯛꯂꯕ ꯑꯃꯁꯨꯡ ꯉꯥꯛꯇꯨꯅ ꯊꯝꯕ ꯃꯊꯧ ꯇꯥꯔꯤꯕ ꯚꯥꯔꯠꯀꯤ ꯀꯂꯥꯒꯤ ꯃꯑꯣꯡ ꯃꯇꯧ ꯈꯔ ꯑꯗꯨꯗꯤ ꯃꯗꯨꯕꯅꯤ ꯄꯦꯟꯇꯤꯡ ꯕꯤꯍꯥꯔꯗꯒꯤ ꯍꯧꯔꯛꯄ ꯑꯆꯝꯕ ꯑꯃꯁꯨꯡ ꯃꯆꯨ ꯀꯌꯥꯅ ꯊꯜꯂꯕ ꯄꯦꯟꯇꯤꯡꯁꯤꯡ ꯑꯁꯤ ꯑꯌꯥꯝꯕꯅ ꯃꯥꯏꯊꯣꯂꯣꯖꯤꯀꯦꯟ ꯊꯤꯝꯁꯤꯡ ꯑꯃꯁꯨꯡ ꯅꯨꯡꯇꯤꯒꯤ ꯄꯨꯟꯁꯤꯒꯤ ꯃꯁꯛ ꯇꯥꯛꯏ ꯑꯅꯤꯁꯨꯕꯗ ꯆꯥꯕꯔꯨꯃꯥꯜ ꯍꯤꯃꯥꯆꯜ ꯄ꯭ꯔꯗꯦꯁꯀꯤ ꯂꯥꯛꯄ ꯄꯣꯠꯂꯝꯁꯤꯡ ꯑꯁꯤꯅ ꯑꯌꯥꯝꯕꯅ ꯃꯥꯏꯊꯣꯂꯣꯖꯤ ꯑꯃꯁꯨꯡ ꯃꯍꯧꯁꯥꯒꯤ ꯑꯣꯏꯕ ꯑꯆꯝꯕ ꯊꯧꯗꯣꯛꯁꯤꯡ ꯁ꯭ꯀꯥꯋꯔꯐꯤꯔꯣꯟꯆꯤꯡꯕ ꯎꯠꯂꯤ